ꯑꯩꯅ ꯑꯉꯥꯡ ꯑꯣꯏꯔꯤꯉꯩꯗ ꯑꯩꯈꯣꯏꯒꯤ ꯏꯃꯥꯒ ꯕꯕꯥꯒꯅ ꯄꯣꯠ ꯆꯩ ꯏꯪꯈꯣꯜꯗ ꯁꯨꯝ ꯊꯥꯕꯗ ꯎꯕ ꯃꯇꯝꯗ ꯑꯩꯁꯦ ꯄꯣꯠ ꯃꯣꯏꯅ ꯊꯥꯕꯗꯨꯒꯤ ꯃꯑꯣꯡ ꯇꯧꯔꯒ ꯑꯩꯁꯦ ꯌꯥꯝꯅ ꯊꯥꯅꯤꯡꯕ ꯐꯥꯎꯈꯤ ꯑꯗꯨ ꯀꯥꯟꯗ ꯑꯩꯅ ꯈꯟꯈꯤ ꯍꯌꯦꯡꯋꯥꯏ ꯑꯩꯅ ꯆꯥꯎꯔꯀꯥꯟꯗ ꯑꯩꯁꯨ ꯑꯝꯇꯪ ꯑꯩꯈꯣꯏ ꯏꯃꯥꯒ ꯕꯕꯥꯒꯅ ꯊꯥꯔꯤꯕ ꯁꯨꯃꯥꯏꯅ ꯊꯥꯔꯒ ꯄꯣꯠꯁꯦ ꯐꯍꯟꯒꯦ ꯍꯥꯏꯅ ꯌꯥꯝ ꯀꯟ ꯈꯟꯈꯤ ꯑꯗꯨꯅ ꯑꯩꯅ ꯍꯧꯖꯤꯛꯁꯤ ꯁꯨꯝ ꯄꯣꯠ ꯊꯥꯅꯤꯡꯕꯒꯤ ꯏꯊꯤꯜ ꯑꯃ ꯏꯃꯥ ꯕꯕꯥꯗꯒꯤ ꯁꯨꯝ ꯐꯥꯎꯈꯤꯕ ꯑꯗꯨꯅ ꯑꯩꯅ ꯍꯧꯖꯤꯛ ꯊꯥꯕ ꯃꯇꯝꯗ ꯏꯃꯥꯍꯣꯏꯅ ꯇꯧꯈꯤꯕ ꯃꯇꯧꯗꯣ ꯑꯗꯨꯝ ꯅꯤꯡꯁꯤꯡ ꯅꯤꯡꯁꯤꯡꯉꯒ ꯊꯥꯖꯕꯅꯤ ꯑꯗꯨ ꯊꯥꯕ ꯃꯇꯝꯗ ꯄꯣꯠꯁꯨ ꯑꯗꯨꯁꯨ ꯑꯗꯨꯝ ꯐꯩ ꯑꯗꯨꯒ ꯄꯣꯠ ꯄꯣꯠ ꯐꯕꯗꯁꯨ ꯅꯠꯇꯅ ꯃꯗꯨꯗꯒꯤ ꯄꯥꯜꯂꯛꯄ ꯑꯗꯨꯒ ꯑꯩꯈꯣꯏꯅ ꯂꯣꯛꯂꯛꯄ ꯃꯔꯨ ꯃꯔꯥꯡꯁꯤꯡ ꯑꯗꯨ ꯑꯩꯈꯣꯏꯗ ꯃꯅꯥ ꯃꯁꯤꯡꯁꯤꯡꯗꯣ ꯆꯥꯕ ꯃꯇꯝꯗ ꯏꯁꯥꯁꯨ ꯐꯔꯦ ꯄꯩꯁꯥꯁꯨ ꯇꯤꯡꯗ꯭ꯔꯦ ꯑꯗꯨꯒ ꯄꯨꯂꯞ ꯑꯐꯕ ꯍꯥꯏꯕꯗꯣ ꯑꯣꯏꯕꯒꯨꯝ ꯇꯧꯋꯤ ꯍꯥꯏꯅ ꯑꯩꯅ ꯈꯜꯂꯤ ꯑꯗꯨꯅ ꯑꯩꯅ ꯄꯣꯠ ꯆꯩ ꯍꯦꯛ ꯊꯥꯔꯛꯄ ꯃꯇꯝꯗ ꯑꯩꯈꯣꯏꯒꯤ ꯏꯃꯥꯒ ꯕꯕꯥꯒꯁꯦ ꯑꯁꯨꯝ ꯅꯤꯡꯁꯤꯡꯉꯤ